ꯑꯩꯅ ꯂꯩꯔꯤꯕ ꯃꯐꯝ ꯑꯁꯤꯗ ꯆꯠꯅꯕꯤꯒꯤ ꯑꯣꯏꯕ ꯃꯁꯥꯟꯅꯁꯤꯡ ꯑꯁꯤ ꯍꯥꯏꯕꯗꯤ ꯁꯒꯣꯜ ꯀꯥꯡꯖꯩ ꯁꯥꯟꯅꯕ ꯌꯨꯕꯤ ꯂꯥꯛꯄꯤ ꯁꯥꯟꯅꯕ ꯑꯃꯗꯤ ꯃꯨꯛꯅꯥ ꯁꯥꯟꯅꯕꯅꯤ ꯃꯁꯤꯗꯒꯤ ꯈꯨꯗꯝ ꯑꯣꯏꯅ ꯄꯜꯂꯕꯗ ꯃꯨꯛꯅꯥ ꯁꯥꯟꯅꯕ ꯍꯥꯏꯕꯁꯤ ꯑꯩꯈꯣꯏꯅ ꯍꯥꯏꯗꯤ ꯂꯩꯔꯤꯕ ꯁꯥꯟꯅꯔꯣꯏ ꯑꯅꯤ ꯑꯁꯤ ꯊꯣꯛꯂꯛꯑꯒ ꯐꯤꯜ ꯃꯌꯥꯏ ꯑꯁꯤꯗ ꯂꯦꯞꯄꯒ ꯑꯩꯈꯣꯏꯒꯤ ꯈ꯭ꯋꯥꯡꯗ ꯈ꯭ꯋꯥꯡꯆꯦꯠ ꯄꯨꯜꯂꯒ ꯁꯒꯣꯜ ꯍꯥꯏꯗꯤ ꯃꯈꯣꯏ ꯑꯅꯤꯁꯦ ꯃꯨꯛꯅꯥ ꯍꯥꯏꯗꯤ ꯃꯨꯛꯅꯔꯒ ꯁꯥꯟꯅꯔꯣꯏ ꯍꯥꯏꯗꯤ ꯃꯈꯣꯏꯒꯤ ꯃꯅꯪꯒꯟ ꯑꯁꯦ ꯂꯩꯕꯥꯛꯇ ꯅꯝꯊꯨꯕ ꯉꯝꯕ ꯃꯤꯗꯨꯅ ꯍꯥꯏꯗꯤ ꯁꯥꯟꯅꯔꯣꯏ ꯑꯅꯤꯁꯤꯅ ꯑꯃꯅ ꯑꯃꯕꯨ ꯂꯩꯕꯥꯛꯇ ꯃꯥꯒꯤ ꯃꯅꯪꯒꯟ ꯇꯥꯍꯟꯕ ꯉꯝꯕ ꯃꯤꯗꯨ ꯑꯗꯨꯅ ꯍꯥꯏꯗꯤ ꯋꯤꯅꯔ ꯑꯣꯏꯅꯩ ꯑꯁꯨꯃꯥꯏꯅ ꯁꯥꯟꯅꯩ ꯁꯒꯣꯜ ꯍꯥꯏꯗꯤ ꯑꯩꯈꯣꯏꯅ ꯃꯨꯛꯅꯥ ꯁꯥꯟꯅꯕ ꯃꯇꯝꯗ ꯑꯗꯨꯒ ꯑꯩꯈꯣꯏꯅ ꯌꯨꯕꯤ ꯂꯥꯛꯄꯤ ꯁꯥꯟꯅꯕ ꯃꯇꯃꯗꯁꯨ ꯂꯩꯔꯤꯕ ꯄ꯭ꯂꯦꯌꯔ ꯇꯔꯥ ꯇꯔꯥꯃꯉꯥ ꯑꯁꯨꯃꯥꯏꯅ ꯆꯦꯜꯂꯅꯤ ꯌꯨꯕꯤꯁꯤ ꯊꯥꯎ ꯇꯩꯁꯤꯜꯂꯒ ꯌꯨꯕꯤꯁꯤꯕꯨ ꯃꯌꯥꯝꯅ ꯂꯥꯛꯅꯔꯒ ꯄꯨꯔꯒ ꯆꯦꯜꯂꯒ ꯔꯥꯎꯟ ꯑꯃ ꯂꯩꯒꯅꯤ ꯃꯗꯨꯗ ꯊꯥꯗꯕ ꯉꯝꯕ ꯃꯤꯗꯨꯅ ꯌꯨꯕꯤ ꯂꯥꯛꯄꯤꯒꯤꯁꯨ ꯋꯤꯅꯔ ꯑꯣꯏꯅꯩ ꯑꯁꯨꯝꯅ ꯑꯁꯤ ꯃꯉꯥꯏ